ꯚꯥꯔꯠꯇ ꯈ꯭ꯋꯥꯏꯗꯒꯤ ꯃꯔꯨꯑꯣꯏꯅ ꯄꯥꯡꯊꯣꯛꯅꯕ ꯀꯨꯝꯍꯩꯁꯤꯡ ꯍꯥꯏꯔꯒꯗꯤ ꯍꯣꯂꯤ ꯔꯠꯊ ꯖꯇ꯭ꯔꯥ ꯑꯃꯗꯤ ꯗꯤꯋꯥꯂꯤ ꯑꯃꯁꯨꯡ ꯅꯤꯡꯉꯣꯜ ꯆꯥꯛꯀꯧꯕ ꯁꯤꯁꯤꯡꯁꯦ ꯑꯩꯈꯣꯏꯅ ꯈ꯭ꯋꯥꯏꯗꯒꯤ ꯃꯔꯨꯑꯣꯏꯕ ꯀꯨꯝꯍꯩ ꯑꯣꯏꯅ ꯄꯥꯡꯊꯣꯛꯅꯩ ꯍꯣꯂꯤ ꯍꯥꯏꯔꯒꯗꯤ ꯃꯁꯤ ꯃꯆꯨꯒꯤ ꯀꯨꯝꯍꯩꯅꯤ ꯃꯁꯤꯗ ꯑꯉꯥꯡꯁꯤꯡꯅ ꯌꯨꯝꯊꯣꯡ ꯈꯨꯗꯤꯡ ꯆꯠꯇꯨꯅ ꯁꯦꯜ ꯅꯤꯕ ꯑꯃꯗꯤ ꯄꯩꯁꯥ ꯈꯥꯏꯕꯅꯆꯤꯡꯕ ꯄꯥꯡꯊꯣꯛꯇꯨꯅ ꯌꯥꯝꯅ ꯍꯔꯥꯎꯅꯕ ꯑꯉꯥꯡꯁꯤꯡꯒꯤ ꯀꯨꯝꯍꯩ ꯑꯃꯅꯤ ꯑꯃꯗꯤ ꯃꯔꯨꯑꯣꯏꯅ ꯗꯤꯋꯥꯂꯤ ꯍꯥꯏꯔꯒꯗꯤ ꯑꯩꯈꯣꯏꯅ ꯃꯁꯤ ꯃꯩꯒꯤ ꯀꯨꯝꯍꯩ ꯑꯃꯅꯤ ꯃꯁꯤꯗ ꯌꯨꯝꯊꯣꯡ ꯈꯨꯗꯤꯡꯗ ꯑꯩꯈꯣꯏꯅ ꯃꯩ ꯄꯔꯦꯡ ꯄꯔꯦꯡ ꯊꯥꯟꯗꯨꯅ ꯏꯁꯣꯔꯕꯨ ꯈꯨꯔꯨꯝꯗꯨꯅ ꯑꯃꯗꯤ ꯃꯌꯥꯝꯅ ꯐꯖꯕ ꯐꯤꯔꯣꯜ ꯁꯦꯠꯇꯨꯅ ꯍꯔꯥꯎ ꯇꯌꯥꯝꯅ ꯒꯤꯐ ꯄꯤꯅꯕꯁꯨ ꯇꯧꯅꯩ ꯔꯠꯊ ꯖꯇ꯭ꯔꯥ ꯍꯥꯏꯕꯁꯦ ꯃꯔꯨꯑꯣꯏꯅ ꯑꯩꯈꯣꯏꯅ ꯀꯥꯡ ꯆꯤꯡꯕ ꯍꯥꯏꯔꯒꯁꯨ ꯈꯪꯅꯩ ꯃꯁꯤꯗ ꯑꯩꯈꯣꯏꯅ ꯏꯁꯣꯔ ꯑꯣꯏꯔꯤꯕ ꯖꯒꯕꯣꯟꯙꯨꯕꯨ ꯄꯨꯊꯣꯛꯇꯨꯅ ꯂꯝꯕꯤꯗ ꯀꯥꯡ ꯆꯤꯡꯕ ꯆꯠꯅꯩ ꯃꯁꯤꯗ ꯃꯌꯥꯝꯅ ꯃꯥꯒꯤ ꯑꯉꯝ ꯑꯉꯝꯕ ꯍꯩꯂꯩ ꯃꯌꯥꯝ ꯄꯨꯊꯣꯛꯇꯨꯅ ꯏꯁꯣꯔꯕꯨ ꯈꯨꯔꯨꯝꯗꯨꯅ ꯀꯠꯅꯩ ꯑꯃꯗꯤ ꯅꯨꯡꯗꯥꯡꯗ ꯃꯌꯥꯝ ꯏꯁꯣꯔꯒꯤ ꯃꯐꯝꯗ ꯆꯠꯅꯗꯨꯅ ꯀꯥꯡꯒꯤ ꯈꯦꯆꯤ ꯍꯧꯗꯨꯅ ꯃꯌꯥꯝ ꯄꯨꯟꯅ ꯌꯦꯟꯗꯨꯅ ꯆꯥꯃꯤꯟꯅꯕꯁꯨ ꯆꯠꯅꯩ ꯁꯤꯗ ꯅꯠꯇꯕ ꯃꯔꯨꯑꯣꯏꯕ ꯃꯅꯤꯄꯨꯔꯤꯒꯤ ꯀꯨꯝꯍꯩꯗ ꯅꯤꯡꯉꯣꯜ ꯆꯥꯛꯀꯧꯕ ꯍꯥꯏꯕꯁꯦ ꯈ꯭ꯋꯥꯏꯗꯒꯤ ꯃꯔꯨꯑꯣꯏꯕ ꯀꯨꯝꯍꯩ ꯑꯃꯅꯤ ꯃꯁꯤꯗ ꯃꯌꯨꯝ ꯄꯥꯟꯈ꯭ꯔꯕ ꯅꯨꯄꯤꯁꯤꯡꯕꯨ ꯃꯕꯨꯡ ꯃꯧꯄ꯭ꯋꯥꯁꯤꯡꯅ ꯃꯌꯨꯝꯗ ꯀꯧꯗꯨꯅ ꯆꯥꯛ ꯀꯧꯕꯒꯤ ꯆꯠꯅꯕꯤ ꯑꯗꯨꯕꯨ ꯑꯩꯈꯣꯏꯅ ꯅꯤꯡꯉꯣꯜ ꯆꯥꯛꯀꯧꯕ ꯍꯥꯏꯗꯨꯅ ꯆꯍꯤ ꯈꯨꯗꯤꯡꯒꯤ ꯄꯥꯡꯊꯣꯛꯅꯩ ꯃꯁꯤ ꯈ꯭ꯋꯥꯏꯗꯒꯤ ꯅꯨꯡꯁꯤꯕ ꯃꯆꯤꯜ ꯃꯧꯄ꯭ꯋꯥ ꯑꯣꯏꯕꯒꯤ ꯀꯨꯝꯍꯩ ꯑꯃꯅꯤ